ꯑꯩꯅ ꯀꯩꯅꯣ ꯍꯤꯔꯣꯏꯟꯗ ꯍꯥꯏꯗꯤ ꯈ꯭ꯋꯥꯏꯗꯒꯤ ꯄꯥꯝꯕ ꯍꯥꯏꯔꯒꯗꯤ ꯕꯂꯥ ꯄꯥꯝꯃꯦ ꯕꯂꯥꯁꯦ ꯃꯁꯛ ꯃꯇꯧꯁꯨ ꯌꯥꯝ ꯐꯖꯩ ꯋꯥꯡ ꯆꯥꯎꯋꯦ ꯐꯤꯒꯔ ꯇꯥꯏ ꯑꯗꯨꯒ ꯌꯦꯡꯕ ꯌꯥꯝ ꯅꯨꯡꯉꯥꯏ ꯃꯥꯅ ꯀꯨꯝꯕ ꯐꯤꯂꯝꯁꯤꯡꯁꯦ ꯍꯥꯏꯗꯤ ꯌꯦꯡꯕ ꯑꯗꯨꯝ ꯅꯨꯡꯉꯥꯏ ꯍꯥꯏ ꯇꯥꯔꯦ ꯑꯦꯛꯇꯤꯡ ꯍꯩꯕꯒꯤ ꯍꯥꯏꯗꯤ ꯑꯦꯛꯇꯤꯡ ꯍꯩꯕꯅꯤꯅ ꯑꯗꯨꯝ ꯍꯥꯏꯗꯤ ꯀꯩꯅꯣ ꯇꯧꯋꯦ ꯌꯦꯡꯕ ꯌꯥꯝ ꯅꯨꯡꯉꯥꯏ ꯍꯥꯏ ꯇꯥꯔꯦ ꯑꯗꯨꯒ ꯒꯣꯀꯨꯟꯒ ꯕꯂꯥꯒ ꯄꯥꯕ ꯃꯈꯣꯏꯅꯤ ꯄꯥꯕ ꯁꯤꯃꯥꯁꯤꯁꯨ ꯌꯥꯝꯅ ꯌꯦꯡꯕ ꯌꯥꯝ ꯅꯨꯡꯉꯥꯏ ꯌꯥꯝ ꯆꯥꯟꯅꯩ ꯑꯅꯤꯗꯨ ꯍꯥꯏꯗꯤ ꯃꯁꯛ ꯐꯖꯕ ꯑꯅꯤ ꯄꯥꯕꯒꯤꯔ ꯅꯠꯇ꯭ꯔꯒꯅ ꯑꯦꯛꯇꯤꯡ ꯍꯩꯕꯒꯤꯔ ꯈꯪꯗꯦ ꯑꯗꯨꯝ ꯍꯥꯏꯗꯤ ꯌꯦꯡꯕꯗ ꯃꯤꯅ ꯍꯦꯛ ꯌꯦꯡꯕꯗ ꯌꯥꯝ ꯅꯨꯡꯉꯥꯏꯕ ꯁꯤꯃꯥ ꯑꯣꯏꯍꯜꯂꯦ ꯑꯗꯒꯤ ꯃꯥꯅ ꯁꯦꯠ ꯆꯥꯔꯤꯈꯣꯏ ꯑꯗꯨꯝ ꯏꯐꯇ ꯐꯖꯔꯦ ꯃꯁꯛ ꯐꯖꯕꯅꯤꯅ ꯋꯥꯡ ꯆꯥꯎꯕꯅꯤꯅ ꯑꯗꯨꯝ ꯄꯛꯆꯔꯦ ꯁꯦꯠꯇꯣꯛꯂꯛꯏꯈꯩ ꯑꯗꯨꯒ ꯃꯦꯛꯀꯞꯁꯨ ꯌꯥꯝ ꯀꯟꯅ ꯍꯥꯖꯤꯟꯅ ꯍꯦꯟꯖꯤꯟꯅ ꯇꯧꯗ꯭ꯔꯁꯨ ꯑꯗꯨꯝ ꯐꯖꯩ ꯍꯥꯏ ꯇꯥꯔꯦ ꯑꯗꯨꯒ ꯂꯨꯍꯣꯡꯕꯒꯤ ꯑꯍꯤꯡꯗ ꯒꯣꯀꯨꯟꯒ ꯕꯂꯥꯒ ꯄꯥꯕ ꯁꯤꯃꯥꯗꯣ ꯑꯗꯨ ꯍꯥꯏꯗꯤ ꯃꯈꯣꯏꯅꯤꯒꯤ ꯔꯣꯜꯗꯣ ꯌꯥꯝꯅ ꯃꯥꯜꯂꯦ ꯍꯥꯏ ꯇꯥꯔꯦ ꯍꯥꯏꯗꯤ ꯕꯂꯥꯅ ꯒꯣꯀꯨꯟꯁꯦ ꯍꯥꯏꯗꯤ ꯅꯨꯡꯁꯤꯅꯔꯒ ꯂꯧꯕ ꯅꯠꯇꯕꯅꯤꯅ ꯄꯥꯝꯗꯕꯒꯤ ꯃꯥꯅ ꯁꯥꯎꯕ ꯃꯑꯣꯡꯗꯣ ꯑꯗꯨ ꯍꯥꯏꯗꯤ ꯃꯈꯣꯏꯅꯤ ꯄꯥꯕꯗꯣ ꯌꯥꯝ ꯄꯛꯆꯩ ꯍꯥꯏꯗꯤ ꯑꯦꯛꯇꯤꯡꯗꯣ ꯌꯥꯝ ꯃꯥꯜꯂꯦ ꯍꯥꯏ ꯇꯥꯔꯦ ꯑꯗꯨꯒ ꯍꯥꯏꯗꯤ ꯑꯩꯈꯣꯏꯒꯤ ꯃꯅꯤꯄꯨꯔꯒꯤ ꯑꯣꯏꯕ ꯅꯥꯠꯀꯤ ꯑꯣꯏꯕ ꯐꯤꯖꯦꯠ ꯂꯩꯇꯦꯡꯁꯨ ꯃꯉꯣꯟꯗꯁꯨ ꯌꯥꯝ ꯄꯛꯆꯩ ꯑꯗꯨꯃꯥꯏꯅ ꯍꯥꯏꯗꯤ ꯁꯦꯠꯇꯣꯔꯛꯄꯗꯣ ꯍꯥꯏꯗꯤ ꯌꯥꯝꯅ ꯀꯩꯅꯣ ꯑꯩꯈꯣꯏꯒꯤ ꯀꯜꯆꯔꯒꯤ ꯑꯣꯏꯕ ꯇ꯭ꯔꯦꯗꯤꯁꯅꯦꯜ ꯗ꯭ꯔꯦꯁ ꯍꯥꯏꯗꯤ ꯑꯩꯈꯣꯏ ꯐꯅꯦꯛ ꯐꯤ ꯇꯧꯔꯒ ꯑꯗꯨꯃꯥꯏꯅ ꯁꯦꯠꯄꯗꯣ ꯃꯉꯣꯟꯗꯁꯨ ꯌꯥꯝ ꯐꯖꯩ ꯍꯥꯏ ꯇꯥꯔꯦ ꯌꯥꯝ ꯄꯛꯆꯩ ꯌꯥꯝ ꯄꯥꯝꯃꯦ ꯃꯥꯁꯦ